ꯏꯝꯐꯥꯜ ꯀꯦꯞ ꯁꯔꯕꯤꯁ ꯑꯣꯏꯕꯤꯔꯕ꯭ꯔꯥ ꯌꯧꯔꯛꯑꯦ ꯍꯥꯏꯕꯒꯤ ꯅꯣꯇꯤꯐꯤꯀꯦꯁꯟꯗꯤ ꯂꯥꯛꯑꯦ ꯑꯗꯣ ꯑꯩꯅꯗꯤ ꯎꯗ꯭ꯔꯦ ꯅꯪ ꯀꯗꯥꯏꯗ ꯂꯩꯒꯦ ꯑꯩ ꯍꯧꯖꯤꯛ ꯍꯣꯇꯦꯜ ꯃꯣꯂꯦꯁꯀꯤ ꯃꯃꯥꯡꯗ ꯂꯩ ꯌꯥꯔꯒꯗꯤ ꯈꯤꯇꯪ ꯊꯨꯅ ꯌꯧꯁꯤꯟꯕꯤꯔꯛꯑꯣ